ꯑꯥ ꯍꯜꯂꯣ ꯑꯣ ꯀꯥꯡꯄꯣꯛꯄꯤꯅꯤ ꯑꯩ ꯁꯣꯞ ꯑꯩꯅ ꯁꯣꯞ ꯍꯦꯜꯄꯔ

ꯑꯧ ꯌꯥꯎꯋꯦ ꯑ ꯍꯥꯏꯕꯤꯌꯨ ꯆꯦꯡ ꯌꯥꯎꯋꯤ ꯀꯦ ꯖꯤ ꯀꯌꯥꯃꯨꯛ ꯑꯣꯏꯒꯗꯕꯅꯣ ꯑ ꯑꯧ ꯏꯁꯜꯂꯒꯦ ꯍꯣꯏ ꯑꯜꯂꯨ ꯀꯦ ꯖꯤ ꯑꯍꯨꯝ ꯀꯪꯇꯛ ꯀꯌꯥ ꯑꯣꯏꯗꯣꯏꯕ ꯀꯪꯇꯛ ꯀꯪꯇꯛꯁꯨ ꯀꯦ ꯖꯤ ꯑꯍꯨꯝ ꯑ ꯑꯧ ꯉꯥꯇꯪ ꯉꯥꯇꯪ ꯉꯥꯏꯈꯣ ꯏꯁꯟꯒꯤꯒꯦꯀꯣ ꯑꯜꯂꯨ ꯀꯦ ꯖꯤ ꯑꯍꯨꯝ ꯍꯋꯥꯏ ꯀꯪꯀꯛ ꯀꯦ ꯖꯤ ꯑꯍꯨꯝ ꯁꯒꯣꯜ ꯍꯋꯥꯏ ꯀꯦ ꯖꯤ ꯑꯅꯤ ꯎꯝ ꯃꯈꯥ ꯍꯥꯏꯕꯤꯔꯛꯑꯣ ꯑ ꯃꯣꯏꯗꯥ ꯀꯦ ꯖꯤ ꯑꯅꯤ ꯆꯦꯡ ꯀꯦ ꯖꯤꯗ ꯁꯨꯄꯔꯗ ꯂꯨꯄꯥ ꯅꯤꯐꯨ ꯃꯥꯄꯟ ꯄꯤꯌꯦꯕꯀꯣ ꯀꯩ ꯆꯦꯡ ꯑꯣꯏꯗꯣꯏꯅꯣ ꯑ ꯃꯩꯇꯩ ꯆꯦꯡ ꯃꯩꯇꯩ ꯆꯦꯡꯅ ꯌꯥꯡꯈꯩ ꯃꯉꯥ ꯂꯩꯌꯦ ꯑꯧ ꯖꯤꯔꯥ ꯀꯌꯥꯃꯨꯛ ꯑꯣꯏꯗꯣꯏꯅꯣ ꯄꯤꯀꯦꯠ ꯑꯆꯧꯕ ꯂꯨꯄꯥ ꯀꯨꯟꯊ꯭ꯔꯥ ꯄꯤꯕ ꯂꯩ ꯐꯤꯞꯇꯤ ꯄꯤꯕ ꯂꯩ ꯑꯅꯤ ꯑ ꯀꯩ ꯍꯂꯣ ꯑ ꯍꯥꯏꯕꯤꯌꯨ ꯍꯥꯏꯕꯤꯌꯨ ꯌꯥꯎꯋꯦ ꯑ ꯆꯣꯏꯅ ꯌꯣꯟꯕꯁꯨ ꯂꯩ ꯄꯤꯀꯦꯠꯁꯨ ꯂꯩ ꯑꯃꯨꯜꯁꯦ ꯈꯔꯗꯤ ꯂꯩꯌꯦ ꯀꯌꯥꯃꯨꯛ ꯌꯥꯝ ꯆꯪꯗꯣꯏꯅꯣ ꯀꯣꯅꯒꯗ꯭ꯔꯥ ꯑꯩꯈꯣꯏꯗ ꯑꯩꯈꯣꯏꯗ ꯕꯣꯛꯁ ꯑꯅꯤꯗꯪ ꯂꯩꯕ ꯑ ꯑꯅꯤ ꯆꯤꯅꯤ ꯆꯤꯅꯤ ꯑ ꯃꯪꯒꯦ ꯌꯥꯎꯋꯤ ꯑ ꯑ ꯀꯌꯥꯃꯨꯛ ꯑꯣꯏꯗꯣꯏꯕ ꯊꯣꯏꯗꯤꯡꯅ ꯑꯗꯨꯗꯤ ꯀꯩꯅꯣ ꯑꯦꯂꯥꯏꯖꯤ ꯀꯩꯀꯩꯗꯤ ꯂꯩꯔꯕꯣ ꯀꯔꯄꯨꯔ ꯅꯨꯡ ꯑ ꯑꯋꯥꯠ ꯑꯄꯥ ꯑꯗꯨ ꯌꯦꯡꯉꯦ ꯑꯗꯨ ꯀꯔꯄꯨꯔ ꯏꯁꯜꯂꯦ ꯑꯗꯩ ꯏꯂꯥꯏꯖꯤ ꯀꯩꯀꯩ ꯏꯁꯜꯂꯦ ꯕꯗꯥꯝ ꯌꯥꯎꯋꯤ ꯑꯗꯨ ꯗꯦꯂꯤꯚꯔꯤ ꯑꯣꯏꯅ ꯇꯧꯔꯛꯇꯣꯏꯅꯦ ꯑꯗꯨ ꯕꯗꯥꯝꯗꯤ ꯀꯦ ꯖꯤꯗ ꯇ꯭ꯔꯥꯉꯥ ꯑꯣꯜꯂꯤ ꯇ꯭ꯔꯥꯉꯥ ꯐꯤꯞꯇꯤꯟ ꯑꯩꯈꯣꯏꯗꯤ ꯈꯔ ꯄꯣꯠ ꯌꯥꯝ ꯂꯧꯕꯒꯤ ꯈꯔ ꯑꯣꯔ ꯂꯥꯛꯄ ꯑꯗꯨꯗꯩ ꯇꯥꯅ ꯑꯗꯨꯝ ꯍꯥꯏꯔꯕ ꯑꯗꯣ ꯗꯤꯂꯤꯚꯔꯤꯒꯤ ꯑ ꯌꯥꯗꯣꯏꯅꯦ ꯑꯗꯣ ꯑꯅꯤꯔꯛ ꯊꯣꯛꯅ ꯊꯤꯟꯕꯗꯤ ꯇꯥꯔꯦ ꯒꯥꯔꯤꯗꯣ ꯐꯔꯛ ꯇꯥꯒꯗꯕ ꯆꯦꯡꯁꯨ ꯌꯥꯎꯔꯛꯄꯗ ꯃꯀꯨꯞ ꯃꯇꯥꯗꯤ ꯑꯅꯤꯔꯛ ꯊꯣꯛꯇꯕꯗꯤ ꯌꯥꯔꯔꯣꯏ ꯑ ꯀꯔꯤ ꯂꯝꯗ ꯑꯣꯏꯗꯣꯏꯅꯣ ꯑꯣ ꯇ꯭ꯔꯤꯞ ꯑꯃꯃꯝ ꯑ ꯇ꯭ꯔꯤꯞ ꯑꯃꯃꯝꯗꯅꯦ ꯐꯤꯞꯇꯤ ꯐꯤꯇꯞꯤꯇꯕꯨꯛꯇꯤ ꯁꯥꯕꯤꯌꯨ ꯑꯧ ꯆꯥꯝꯃ ꯑ ꯄꯣꯠ ꯆꯤꯠꯊꯗ꯭ꯔꯦꯀꯣ ꯑꯣ ꯑꯗꯨꯗꯤ ꯑꯩꯈꯣꯏ ꯗꯤꯂꯤꯚꯔꯤ ꯇꯧꯖꯔꯛꯑꯒꯦ ꯍꯣꯔꯦꯟ ꯄꯨꯡ ꯇꯔꯨꯛ ꯃꯃꯥꯡꯗ ꯌꯧꯍꯜꯂꯛꯅꯕ ꯇꯧꯔꯒꯦ ꯑ ꯊꯦꯡ ꯌꯨ ꯊꯦꯡ ꯌꯨ